ꯍꯂꯣ ꯍꯂꯣ ꯑꯥ ꯍꯥꯏꯌꯣ ꯑꯥ ꯇꯥꯔꯦ ꯇꯥꯔꯦ ꯑꯩꯉꯣꯟꯗ ꯀꯔꯤ ꯍꯥꯏꯕꯤꯅꯤꯡꯕ ꯑꯣꯀꯦ ꯔꯨꯝ ꯅꯝꯕꯔ ꯇꯨꯅ ꯍꯣꯉꯦ ꯃꯃꯜ ꯑꯣꯀꯦ ꯔꯨꯝ ꯅꯝꯕꯔ ꯇꯨ ꯖꯦꯔꯣ ꯐꯣꯔ ꯍꯥꯏꯕ ꯅꯠꯇ꯭ꯔꯣ ꯃꯦꯝ ꯍꯣꯏ ꯔꯨꯝ ꯅꯝꯕꯔ ꯇꯨ ꯖꯦꯔꯣ ꯐꯣꯔꯗ ꯍꯧꯖꯤꯛꯀꯤ ꯍꯧꯖꯤꯛ ꯉꯥꯏꯍꯥꯛꯇꯪꯒꯤ ꯃꯇꯨꯡꯗ ꯏꯁꯤꯡ ꯕꯣꯇꯜ ꯑꯃ ꯂꯥꯛꯆꯔꯅꯤ ꯃꯦꯝ ꯑꯥ ꯀꯣꯜ ꯑꯣꯏꯒꯗꯕ ꯑꯣꯀꯦ ꯃꯦꯝ ꯆꯤꯀꯟ ꯐ꯭ꯔꯥꯏ ꯔꯥꯏꯁ ꯑꯦꯚꯥꯏꯂꯦꯕꯜ ꯑꯣꯏꯒꯅꯤ ꯃꯦꯝ ꯑꯥ ꯃꯦꯝ ꯑꯣꯏꯒꯅꯤ ꯑꯩꯈꯣꯏꯁꯦ ꯀꯩꯅꯣ ꯑꯥꯏꯇꯦꯝ ꯁꯦꯝꯕꯒꯤ ꯐꯥꯏꯚ ꯃꯤꯅꯤꯠ ꯄꯨꯗꯤ ꯂꯧꯖꯒꯅꯤ ꯃꯦꯝ ꯑꯥ ꯑꯥ ꯃꯦꯝ ꯆꯤꯀꯟ ꯁꯦꯟꯋꯤꯁꯁꯦ ꯂꯩꯒꯅꯤ ꯃꯦꯝ ꯑꯗꯣ ꯀꯔꯝꯕ ꯑꯣꯏꯁꯤꯒꯦ ꯑꯣꯀꯦ ꯃꯦꯝ ꯕꯤꯕ꯭ꯔꯤꯖꯁꯦ ꯑꯅꯤ ꯃꯈꯜ ꯑꯅꯤ ꯊꯣꯛꯅ ꯑꯍꯨꯝ ꯑꯅꯤ ꯊꯣꯛꯅ ꯂꯩ ꯃꯦꯝ ꯑꯗꯣ ꯀꯔꯝꯕ ꯇꯧꯁꯤꯒꯦ ꯏꯁꯄꯥꯏꯁꯤ ꯍꯥꯏꯕ ꯑꯃꯒ ꯀꯟꯗꯦꯟꯁ ꯍꯥꯏꯕ ꯑꯄꯒ ꯂꯩꯕꯅꯤ ꯃꯦꯅꯨꯗꯁꯨ ꯕꯤꯜ ꯑꯃ ꯂꯩꯅꯤ ꯑꯗꯣ ꯀꯔꯝꯕ ꯇꯧꯁꯤꯒꯦ ꯑꯣꯀꯦ ꯍꯥꯞ ꯑꯣꯏꯒꯗ꯭ꯔ ꯐꯨꯜ ꯑꯣꯏꯒꯗ꯭ꯔ ꯃꯦꯝ ꯑꯣꯀꯦ ꯃꯦꯝ ꯂꯣꯏꯔꯕ꯭ꯔ ꯁꯤꯅ ꯑꯗꯣ ꯂꯣꯏꯔꯗ꯭ꯔ ꯁꯤꯅ ꯑꯇꯩ ꯑꯋꯥꯠꯄ ꯂꯩꯔꯤꯕ꯭ꯔ ꯑꯥ ꯃꯥꯅꯦ ꯑꯣꯀꯦ ꯀꯣꯜ ꯀꯣꯐꯤꯁꯦ ꯋꯤꯗꯥꯎꯠ ꯑꯥꯏꯁꯀ꯭ꯔꯤꯝ ꯑꯣꯔ ꯋꯤꯠ ꯑꯥꯏꯁꯀ꯭ꯔꯤꯝ ꯑꯣꯀꯦ ꯋꯤꯗꯥꯎꯠ ꯑꯥꯏꯁꯀ꯭ꯔꯤꯝ ꯑꯅꯤꯀꯣ ꯌꯥꯔꯗ꯭ꯔ ꯃꯦꯝ ꯁꯤꯅ ꯑꯣꯔꯗꯔꯁꯦ ꯐꯥꯏꯚ ꯃꯤꯅꯤꯠ ꯄꯨꯗꯤ ꯂꯧꯖꯒꯅꯤ ꯃꯦꯝ ꯌꯥꯅꯤ ꯌꯥꯅꯤ ꯃꯦꯝ ꯑꯩꯈꯣꯏ ꯐꯥꯏꯚ ꯃꯤꯅꯤꯠ ꯁꯤꯕꯥꯎꯗꯒꯤ ꯍꯦꯟꯅ ꯃꯇꯝ ꯂꯧꯖꯔꯔꯣꯏ ꯑꯩꯈꯣꯏ ꯑꯉꯝꯕ ꯊꯥꯛꯇ ꯍꯣꯠꯅꯖꯔꯤ ꯑꯗꯣ ꯃꯦꯝ ꯑꯦꯛꯁꯀ꯭ꯋꯨꯁ ꯃꯤ ꯑꯩ ꯋꯥꯍꯪ ꯑꯝꯇꯪ ꯍꯪꯖꯍꯧꯒꯦ ꯃꯇꯥꯡ ꯆꯥꯔꯤꯉꯩ ꯍꯥꯏꯖꯕꯅꯤ ꯉꯁꯥꯏ ꯂꯣꯟꯗ꯭ꯔꯤꯒꯤ ꯁꯔꯕꯤꯁ ꯂꯥꯛꯄꯗ ꯃꯦꯝꯒꯤ ꯔꯨꯝ ꯇꯨ ꯖꯦꯔꯣ ꯐꯣꯔ ꯁꯤꯛꯁꯇꯒꯤ ꯍꯦꯟꯆꯦꯟ ꯑꯃ ꯌꯥꯎꯔꯛꯄ ꯀꯩꯅꯣꯗ ꯄꯣꯀꯦꯠꯇ ꯑꯗꯣ ꯃꯦꯝꯅ ꯃꯥꯡꯈ꯭ꯔꯦꯅ ꯊꯤꯕꯤꯕ ꯇꯥꯔꯒꯗꯤ ꯋꯥꯕꯤꯒꯅꯣ ꯑꯩꯈꯣꯏꯒꯤ ꯈꯨꯠꯇ ꯂꯩꯔꯦ ꯍꯣꯔꯦꯟ ꯂꯣꯟꯗ꯭ꯔꯤꯒꯤ ꯁꯥꯔꯕꯤꯁ ꯑꯃꯨꯛ ꯂꯥꯛꯄꯗ ꯄꯤꯁꯤꯟꯖꯒꯦ ꯍꯣꯏ ꯍꯣꯏ ꯍꯣꯏ ꯀꯩꯁꯨ ꯀꯥꯏꯗꯦ ꯃꯦꯝ ꯊꯦꯡꯛ ꯌꯨ ꯎꯝ ꯃꯦꯝ ꯑꯥ ꯊꯦꯡꯛ ꯌꯨ ꯊꯦꯡꯛ ꯌꯨ